ꯁꯍꯔꯗ ꯂꯩꯕ ꯃꯤꯑꯣꯏꯁꯤꯡꯗꯤ ꯂꯝꯄꯥꯛꯇ ꯊꯣꯛꯇꯨꯅ ꯁꯥꯟꯅꯅꯤꯉꯥꯏ ꯂꯝꯁꯨ ꯂꯝꯁꯨ ꯌꯥꯝꯅ ꯇꯥꯡꯕ ꯃꯔꯝ ꯑꯣꯏꯔꯒ ꯂꯝꯁꯨ ꯂꯩꯇꯦ ꯃꯣꯏꯗꯤ ꯌꯨꯝꯗ ꯃꯣꯕꯥꯏꯜ ꯐꯣꯟ ꯄꯥꯏꯔꯒ ꯒꯦꯝ ꯁꯥꯟꯅꯩ ꯑꯗꯨꯒ ꯈꯨꯡꯒꯪꯗ ꯂꯩꯖꯕ ꯃꯤꯁꯤꯡꯗꯤ ꯂꯝꯄꯥꯛ ꯂꯩꯕꯅꯤꯅ ꯂꯝꯄꯥꯛꯇ ꯊꯣꯛꯇꯨꯅ ꯐꯨꯠꯕꯣꯜ ꯁꯥꯟꯅꯩ ꯑꯃꯁꯨꯡ ꯀ꯭ꯔꯤꯛꯀꯦꯠꯁꯤꯡ ꯁꯥꯟꯅꯗꯨꯅ ꯂꯩ